ꯍꯣꯏ ꯑꯩꯅ ꯏꯟꯗꯤꯌꯥꯟ ꯑꯥꯏꯗꯣꯜꯒꯨꯝꯕ ꯃ꯭ꯌꯨꯖꯤꯛ ꯔꯤꯌꯦꯂꯤꯇꯤ ꯁꯣꯁꯤꯡ ꯌꯦꯡꯖꯈꯤ ꯑꯩꯅ ꯈ꯭ꯋꯥꯏꯗꯒꯤ ꯄꯥꯝꯖꯈꯤꯕ ꯃꯍꯥꯛꯇꯨꯗꯤ ꯃꯟꯗꯥꯀꯤꯅꯤꯅꯤ ꯑꯩꯅ ꯄꯥꯝꯖꯈꯤꯕꯒꯤ ꯃꯔꯝꯗꯤ ꯃꯍꯥꯛꯅ ꯁꯛꯇꯣꯔꯛꯄ ꯁꯨꯔ ꯇꯥꯅ ꯁꯛꯂꯛꯄ ꯏꯁꯩꯁꯦ ꯑꯗꯨꯛꯀꯤ ꯃꯇꯤꯛ ꯇꯥꯕꯗ ꯌꯥꯝꯅ ꯅꯨꯡꯉꯥꯏꯖꯩ ꯑꯩꯒꯤ ꯄꯨꯛꯅꯤꯡꯗ ꯌꯥꯝꯅ ꯅꯨꯡꯉꯥꯏꯕ ꯃꯥꯒ ꯆꯞ ꯃꯥꯟꯅꯅ ꯁꯛꯅꯤꯡꯕꯒꯤ ꯏꯍꯨꯜ ꯑꯃꯁꯨ ꯐꯥꯎꯍꯜꯂꯤ ꯑꯗꯨꯗꯨꯅ ꯏꯁꯩꯁꯦ ꯃꯥꯒꯤ ꯏꯁꯩꯁꯦ ꯇꯥꯔꯀꯥꯟꯗ ꯉꯪꯕ ꯅꯨꯡꯉꯥꯏꯕ ꯃꯥꯒꯤ ꯁꯨꯔꯁꯦ ꯌꯥꯝꯅ ꯅꯨꯡꯁꯤꯕ ꯑꯣꯏꯕꯅꯤꯅ ꯃꯥꯒ ꯆꯞ ꯃꯥꯟꯅꯅꯕ ꯁꯛꯅꯅꯕ ꯌꯥꯝꯅ ꯍꯣꯠꯅꯖꯈꯤ